ꯑꯩ ꯑꯦꯃꯥꯖꯣꯟꯗꯒꯤ ꯐꯤ ꯑꯃ ꯀꯛꯆꯕꯅꯦ ꯌꯥꯝ ꯄꯥꯝꯅ ꯀꯛꯆꯈꯤꯕꯅꯦ ꯑꯩꯅ ꯑꯗꯣ ꯍꯧꯖꯤꯛ ꯄꯣꯠꯇꯣ ꯌꯧꯔꯛꯑꯦ ꯌꯧꯔꯛꯑꯕ ꯃꯇꯨꯡꯗ ꯑꯩꯅ ꯕꯣꯛꯁꯇꯣ ꯍꯥꯡꯉ ꯌꯦꯡꯕ ꯃꯇꯝꯗ ꯐꯤꯗꯣ ꯆꯔꯥ ꯆꯔꯥ ꯂꯥꯎꯔꯒ ꯂꯩꯔꯝꯃꯦ ꯊꯤꯜꯂꯛꯏꯕ ꯃꯤꯁꯤꯗ ꯑꯩ ꯐꯤ ꯄꯣꯠꯁꯦ ꯄꯥꯝꯗ꯭ꯔꯦ ꯄꯩꯁꯥ ꯑꯣꯏꯅ ꯍꯟꯗꯣꯛꯄ ꯌꯥꯔꯒꯗꯤ ꯍꯟꯗꯣꯛꯆꯒꯦ ꯅꯠꯇ꯭ꯔꯒꯅ ꯄꯣꯠ ꯑꯣꯏꯅ ꯑꯃ ꯄꯤꯕꯤꯕ ꯌꯥꯒꯗ꯭ꯔꯥ ꯑꯗꯨꯕꯨ ꯑꯩ ꯃꯌꯥꯝꯅ ꯀꯛꯄꯗꯨꯗ ꯑꯩꯁꯨ ꯀꯛꯆꯕꯅꯦ ꯑꯍꯥꯟꯕ ꯑꯣꯏꯅ ꯑꯗꯨ ꯑꯃꯨꯛꯇꯁꯨ ꯁꯨꯃꯥꯏꯅ ꯀꯛꯆꯗ꯭ꯔꯤ ꯑꯗꯨ ꯐꯤꯗꯨ ꯆꯔꯥ ꯆꯔꯥ ꯂꯥꯎꯔꯝꯃꯦ ꯑꯩ ꯄꯥꯝꯗ꯭ꯔꯦ ꯍꯟꯗꯣꯛꯄ ꯌꯥꯔꯒꯗꯤ ꯍꯟꯗꯣꯛꯆꯒꯦ ꯊꯤꯟꯕꯤꯔꯛꯏꯕ ꯃꯤꯗꯨꯗ ꯌꯥꯅꯤ ꯌꯥꯔꯣꯏ ꯍꯥꯏꯕꯗꯣ ꯑꯝꯇꯪ ꯈꯪꯍꯟꯕꯤꯔꯛꯎ ꯄꯨꯡ ꯀꯌꯥꯗ ꯂꯥꯛꯀꯗꯕꯅꯣ ꯄꯨꯡ ꯀꯌꯥꯗ ꯀꯩꯅꯣ ꯇꯧꯒꯗꯕꯅꯣꯗꯣ ꯑꯩ ꯈꯪꯖꯅꯤꯡꯉꯤ ꯃꯇꯝꯗꯣ ꯈꯪꯖꯅꯤꯡꯉꯤ ꯌꯥꯔꯒꯗꯤ